ꯍꯜꯂꯣ ꯀꯔꯨꯅꯥ

ꯑꯩꯅꯦ ꯐꯣꯟ ꯇꯧꯔꯛꯏꯅꯦ ꯑꯣ ꯀꯩꯅꯥꯅꯦ ꯅꯨꯡꯉꯥꯏꯔꯤꯌꯦ ꯅꯪ ꯀꯃꯥꯏꯅ ꯀꯃꯥꯏꯅ ꯇꯧꯔꯤꯒꯦ ꯑꯗꯨꯅꯦ ꯑꯩꯁꯨꯅꯦ ꯒ꯭ꯌꯥꯟ ꯇꯥꯗ꯭ꯔꯦ ꯍꯧꯖꯤꯛꯀꯥꯟꯁꯦ ꯑꯩꯁꯦ ꯇꯧꯕꯝ ꯈꯪꯗꯗꯅ ꯂꯩ ꯈꯔ ꯊꯥꯔꯤ ꯑꯗꯨꯒ ꯕꯖꯥꯔꯗ ꯌꯣꯜꯂꯤꯌꯦ ꯅꯪꯗꯤ ꯅꯪꯗꯤ ꯀꯔꯤ ꯀꯔꯤ ꯍꯣꯠꯅꯔꯤꯒꯦ ꯑꯣ ꯊꯕꯥꯛ ꯍꯟꯗꯛ ꯁꯦꯁꯟ ꯍꯧꯕꯒꯤ ꯑꯣꯖꯥꯁꯤꯡꯕꯨꯗꯤ ꯌꯥꯝ ꯀꯧꯔꯤ ꯍꯥꯏꯌꯦꯕ ꯑꯗꯣ ꯊꯥꯖꯟꯁꯤꯔ ꯅꯪ ꯍꯪꯒꯦꯅ ꯐꯣꯟ ꯇꯧꯔꯛꯄꯅꯦ ꯅꯪ ꯀꯩ ꯁꯕꯖꯦꯛꯅꯣ ꯑꯩꯕꯨꯗꯤ ꯁꯥꯏꯟꯁꯅꯦ ꯑꯣ ꯑꯗꯨꯗꯤ ꯍꯥꯌꯦꯡ ꯃꯣꯏ ꯑꯁꯣꯝ ꯑꯦꯛꯖꯥꯝ ꯀꯔꯤ ꯍꯥꯏꯗꯣꯏꯅꯣ ꯑꯃ ꯌꯨꯔꯦꯀꯥꯒꯁꯨ ꯌꯥꯝ ꯀꯧꯔꯤꯕ ꯃꯥꯜꯂꯦ ꯑꯗꯨꯗ ꯍꯦꯛꯇꯥ ꯊꯥꯖꯤꯜꯂꯨꯔꯁꯦ ꯍꯣꯏ ꯐꯣꯔꯝ ꯂꯧꯔꯨꯔꯁꯦ ꯍꯌꯦꯡꯁꯦ ꯑꯗꯨꯒ ꯑꯩꯁꯦ ꯄꯨꯡ ꯍꯌꯦꯡꯁꯦ ꯄꯨꯡ ꯃꯄꯥꯜ ꯁ꯭ꯋꯥꯏꯗꯒꯤ ꯆꯠꯂꯁꯦ ꯌꯥꯅꯤꯅ ꯑꯗꯣ ꯑꯉꯥꯡ ꯇ꯭ꯌꯨꯁꯟ ꯍꯥ ꯀꯔꯤ ꯍꯥꯏꯕ ꯉꯁꯤꯁꯦ ꯀꯩꯅꯣ ꯉꯁꯥꯏ ꯆꯥꯕꯗꯨꯕꯨ ꯀꯥꯎꯕꯨ ꯀꯥꯎꯔꯦ ꯍꯪꯒꯥꯝ ꯊꯣꯡꯕ ꯅꯪꯗꯤ ꯊꯕꯛ ꯐꯪꯗꯕꯒꯤ ꯃꯊꯥ ꯁꯃꯟꯗꯅ ꯀꯥꯎꯔꯦ

ꯇ꯭ꯌꯨꯁꯟꯒ ꯑꯉꯥꯡ ꯇ꯭ꯌꯨꯁꯟ ꯈꯔ ꯇꯧꯁꯤꯔꯅ ꯈꯜꯂꯤꯅꯦ ꯅꯪꯗꯤ ꯑꯣ ꯑꯩꯈꯣꯏ ꯃꯌꯥꯝ ꯃꯥꯟꯅꯔꯒ ꯇ꯭ꯌꯨꯁꯟ ꯁꯦꯟꯇꯔꯒꯨꯝꯕ ꯑꯃ ꯂꯤꯡꯈꯠꯄꯗꯤ ꯌꯥꯕꯅꯦ ꯗꯦ ꯕꯣꯔꯗꯤꯡꯒꯨꯝꯕ ꯀꯣ ꯑꯩꯈꯣꯏ ꯁ꯭ꯋꯥꯏꯗꯤ ꯍꯣꯏ ꯍꯣꯏ ꯑꯩꯈꯣꯏ ꯁ꯭ꯋꯥꯏꯗꯤ ꯗꯦ ꯕꯣꯔꯗꯤꯡꯁꯨ ꯂꯩꯇꯦꯗꯅ ꯄꯥꯛꯅ ꯑꯗꯨꯅ ꯑꯗꯨꯃꯥꯏꯅ ꯗꯦ ꯕꯣꯔꯗꯤꯡꯒꯨꯝꯕ ꯑꯃ ꯇꯧꯔꯒ ꯍꯣꯏ ꯅꯪ ꯊꯥꯗꯣꯏ ꯍꯣꯏꯗꯣ ꯄꯥꯎ ꯈꯔ ꯐꯥꯎꯔꯛꯑꯣꯀꯣ ꯅꯪ ꯍꯌꯦꯡ ꯁꯟꯗꯦꯗ ꯄꯨꯜꯂꯒ ꯐꯖꯅ ꯇꯧꯁꯤꯗꯅ ꯍꯣꯏ ꯍꯣꯏ ꯍꯣꯏ ꯑꯣ ꯑꯗꯨꯗꯤ ꯁꯟꯗꯦꯗꯣ ꯄꯨꯜꯂꯁꯤꯀꯣ ꯑꯩꯈꯣꯏ ꯃꯌꯥꯝ ꯅꯪꯁꯨ ꯍꯣꯏ ꯍꯣꯏ ꯅꯪꯁꯨ ꯄꯥꯎ ꯈꯔ ꯄꯤꯈ꯭ꯔꯣ ꯑꯩꯁꯨ ꯈꯔ ꯄꯤꯈ꯭ꯔꯒꯦ

ꯆꯥꯛ ꯆꯔꯥ ꯑꯃ ꯆꯥꯔ ꯂꯣꯏꯔꯦ ꯅꯠꯇ꯭ꯔꯣ ꯑꯗꯨꯏ ꯅꯨꯃꯤꯠꯇꯨꯗ ꯑꯗꯨꯒ ꯐꯖꯅ ꯈꯟꯅꯔꯁꯦ

ꯊꯝꯃꯒꯦ ꯊꯝꯃꯒꯦ ꯑꯗꯨꯗꯤ